ꯑꯩꯈꯣꯏꯒꯤ ꯂꯝꯗꯝꯁꯤꯗ ꯑꯩꯈꯣꯏꯒꯤ ꯂꯩꯀꯥꯏꯗ ꯅꯦꯁꯅꯦꯜꯒꯤ ꯊꯥꯛꯇ ꯁꯥꯟꯅꯕ ꯒꯦꯝ ꯑꯃ ꯍꯥꯏꯔꯒꯗꯤ ꯋꯨꯁꯨꯒꯨꯝꯕ ꯑꯁꯤꯃ ꯑꯗꯨꯒ ꯃꯁꯤꯒꯤ ꯋꯨꯁꯨ ꯍꯥꯏꯕꯁꯤꯗ ꯑꯉꯥꯡꯁꯤꯡꯁꯤ ꯃꯍꯥꯛ ꯃꯍꯥꯛꯀꯤ ꯆꯍꯤ ꯆꯍꯤꯒꯤ ꯃꯇꯨꯡ ꯏꯟꯅ ꯑꯩꯈꯣꯏꯅ ꯂꯥꯛꯄ ꯃꯈꯩ ꯄꯥꯔꯇꯤꯁꯤꯄꯦꯟꯠ ꯃꯈꯩꯁꯤ ꯁꯔꯨꯛ ꯌꯥꯍꯜꯂꯤ ꯅꯨꯄꯥ ꯅꯨꯄꯤ ꯇꯣꯉꯥꯟ ꯇꯣꯉꯥꯟꯅ ꯈꯥꯏꯗꯨꯅ ꯑꯁꯨꯝꯅ ꯁꯥꯟꯅꯕꯁꯤ ꯑꯩꯈꯣꯏ ꯎꯖꯩ